ꯈꯣꯡ ꯍꯥꯝꯕ ꯌꯥꯗꯕ ꯍꯥꯏꯕꯁꯦ ꯑꯩꯈꯣꯏ ꯈꯨꯡꯒꯪ ꯗꯗꯤ ꯀꯩꯅꯣꯒꯤ ꯃꯅꯥ ꯃꯁꯤꯡ ꯑꯃꯁꯨꯡ ꯀꯔꯤ ꯀꯔꯤ ꯑꯩꯈꯣꯏ ꯇꯧꯔꯒ ꯍꯥꯝꯕ ꯌꯥꯏ ꯅꯠꯇ꯭ꯔꯒ ꯑꯩꯈꯣꯏ ꯍꯩ ꯔꯥꯒꯨꯝꯕ ꯑꯩꯈꯣꯏ ꯆꯥꯔꯒ ꯑꯩꯈꯣꯏ ꯑꯅꯝꯕ ꯁꯦꯝꯃꯦ ꯃꯣꯔꯣꯛ ꯁꯥꯍꯜꯂꯒ ꯑꯩꯈꯣꯏ ꯈꯣꯡ ꯍꯥꯝꯕ ꯌꯥꯅꯉꯥꯏꯒꯤꯗꯃꯛꯇ ꯑꯗꯨꯃꯥꯏꯅ ꯁꯤꯜꯂꯤ ꯌꯥꯝ ꯌꯥꯝ ꯂꯩ ꯃꯅꯥ ꯃꯁꯤꯡ ꯗꯁꯨ ꯌꯥꯝ ꯌꯥꯝ ꯂꯩ ꯑꯗꯨꯅ ꯑꯗꯨꯃꯥꯏꯅ ꯑꯩꯈꯣꯏꯁꯤ ꯁꯦꯝꯃꯒ ꯀꯔꯤ ꯀꯔꯤꯅꯣ ꯇꯧꯔꯒ ꯑꯗꯨꯃꯥꯏ ꯈꯣꯡꯁꯦ ꯍꯥꯝꯃꯦ ꯈꯣꯠꯂꯦ ꯑꯗꯨꯃꯥꯏꯅ ꯁꯤꯖꯤꯟꯅꯩ ꯑꯩꯈꯣꯏ ꯂꯝꯗꯗꯤ ꯑꯩꯈꯣꯏ ꯍꯩꯗ ꯍꯥꯏꯔꯒꯅ ꯑꯩꯈꯣꯏ ꯀꯝꯐꯣꯏꯒꯨꯝꯕ ꯑꯁꯤꯅꯆꯤꯡꯕ ꯍꯩꯒꯨꯝꯕ ꯑꯩꯈꯣꯏ ꯁꯤꯖꯤꯟꯅꯔꯒ ꯃꯣꯔꯣꯛ ꯈꯔ ꯁꯥꯇꯛ ꯇꯧꯔꯒ ꯑꯩꯈꯣꯏꯅ ꯑꯗꯨꯃꯥꯏꯅ ꯁꯤꯖꯤꯟꯅꯩ ꯃꯣꯔꯣꯛ ꯁꯥꯍꯜꯂꯒ ꯈꯣꯡ ꯍꯥꯝꯕ ꯌꯥꯗ꯭ꯔꯀꯥꯟꯁꯤꯗ ꯈꯣꯡ ꯍꯥꯝꯕ ꯌꯥꯅꯉꯥꯏꯒꯤꯗꯃꯛꯇ ꯑꯗꯨꯃꯥꯏꯅ ꯁꯤꯖꯤꯟꯅꯩ